ꯚꯥꯔꯠꯀꯤ ꯍꯧꯖꯤꯛ ꯂꯩꯔꯤꯕ ꯍꯦꯜꯊ ꯀꯦꯌꯥꯔ ꯑꯁꯤ ꯑꯇꯣꯞꯄ ꯂꯩꯕꯥꯛꯁꯤꯡꯒ ꯌꯦꯡꯅꯔꯨꯔꯕꯗꯤ ꯌꯥꯝꯅ ꯆꯥꯎꯈꯠꯄ ꯑꯣꯏꯔꯦ ꯑꯗꯨꯒ ꯃꯔꯛ ꯃꯔꯛꯀꯤ ꯂꯥꯛꯏꯕ ꯑꯦꯛꯖꯥꯝꯁꯤꯡ ꯑꯁꯤ ꯍꯥꯏꯗꯤ ꯗꯣꯛꯇꯔꯒꯨꯝꯕ ꯀꯩ ꯗꯣꯛꯇꯔꯒꯨꯝꯕ ꯑꯇꯩ ꯑꯇꯩ ꯊꯥꯒꯗꯕ ꯑꯦꯛꯖꯥꯝꯁꯤꯡ ꯑꯁꯤ ꯚꯥꯔꯠ ꯚꯥꯔꯠꯀꯤ ꯑꯇꯣꯞꯄ ꯀꯟꯇ꯭ꯔꯤꯁꯤꯡꯒ ꯌꯦꯡꯅꯔꯨꯔꯕꯗꯤ ꯑꯩꯈꯣꯏꯒꯤ ꯑꯦꯛꯖꯥꯝꯁꯤꯅꯗꯤ ꯌꯥꯝ ꯍꯦꯟꯅ ꯂꯨꯕ ꯑꯣꯏ ꯑꯗꯨꯒ ꯑꯩꯈꯣꯏꯒꯤ ꯑꯦꯛꯖꯥꯝ ꯚꯥꯔꯠꯀꯤ ꯑꯦꯛꯖꯥꯝ ꯂꯧꯕ ꯃꯇꯝꯗꯗꯤ ꯇꯣꯞꯄꯔ ꯔꯦꯡꯛ ꯅꯠꯇ꯭ꯔꯒ ꯇꯣꯞꯄꯔ ꯔꯦꯡꯛ ꯅꯠꯇ꯭ꯔꯒꯗꯤ ꯗꯣꯛꯇꯔꯒꯨꯝꯕꯒꯤ ꯑꯇꯩ ꯑꯇꯩ ꯍꯦꯜꯊ ꯀꯦꯌꯔꯒꯤ ꯁꯤꯁꯇꯦꯝꯁꯤꯡꯗꯣ ꯑꯝꯇ ꯆꯪꯕꯁꯨ ꯌꯥꯗꯦ ꯆꯪꯕꯁꯨ ꯌꯥꯗ꯭ꯔꯦ ꯑꯗꯨꯒ ꯑꯗꯣ ꯑꯇꯣꯞꯄ ꯀꯟꯇ꯭ꯔꯤ ꯂꯣꯏꯅ ꯌꯦꯡꯅꯕ ꯃꯇꯝꯗꯁꯨ ꯑꯩꯈꯣꯏꯒꯤ ꯚꯥꯔꯠ ꯚꯥꯔꯠꯀꯤ ꯍꯦꯜꯊ ꯀꯦꯌꯔꯁꯦ ꯌꯥꯝꯅꯗꯤ ꯆꯥꯎꯈꯠꯄ ꯑꯣꯏ ꯑꯗꯨꯒ ꯑꯃꯔꯣꯝꯗ ꯑꯩꯈꯣꯏꯒꯤ ꯈꯨꯗꯣꯡ ꯆꯥꯗꯕ ꯍꯥꯏꯔꯒꯗꯤ ꯑꯇꯩ ꯑꯇꯩ ꯂꯩꯔꯤꯕ ꯗꯤꯁꯇ꯭ꯔꯤꯛ ꯗꯤꯁꯇ꯭ꯔꯤꯛ ꯍꯣꯁꯄꯤꯇꯥꯜꯗ ꯂꯩꯔꯤꯕ ꯍꯦꯜꯊ ꯀꯦꯌꯔꯁꯤ ꯍꯦꯜꯊ ꯀꯦꯌꯔꯁꯤꯡ ꯑꯁꯦ ꯀꯩꯒꯨꯝꯕ ꯏꯃꯔꯖꯦꯟꯁꯤ ꯑꯇꯩ ꯑꯇꯩ ꯑꯊꯨꯕ ꯀꯩ ꯂꯥꯛꯄ ꯃꯇꯝꯗꯗꯤ ꯑꯩꯈꯣꯏ ꯗꯤꯁꯇ꯭ꯔꯤꯛꯀꯤ ꯍꯦꯜꯊ ꯀꯦꯌꯔ ꯍꯦꯜꯊ ꯀꯦꯌꯔꯁꯦ ꯌꯥꯝꯅ ꯈꯨꯗꯣꯡ ꯊꯤꯅꯤꯡꯉꯥꯏ ꯑꯣꯏ ꯑꯗꯨꯒ ꯏꯃꯔꯖꯦꯟꯁꯤ ꯂꯥꯛꯄ ꯃꯇꯝꯗꯁꯨ ꯗꯤꯁꯇ꯭ꯔꯤꯛꯀꯤ ꯍꯦꯜꯊ ꯀꯦꯌꯔꯗ ꯌꯦꯡꯕ ꯉꯝꯗꯕꯗꯒꯤ ꯏꯝꯐꯥꯜ ꯁꯣꯝ ꯏꯝꯐꯥꯜ ꯂꯣꯝꯗ ꯆꯠꯂꯣ ꯍꯥꯏꯕꯅꯆꯤꯡꯕ ꯈꯨꯗꯣꯡ ꯆꯥꯗꯕ ꯀꯌꯥ ꯑꯃꯁꯨ ꯂꯩꯔꯦ ꯑꯗꯨꯒ ꯗꯤꯁꯇ꯭ꯔꯤꯛ ꯍꯣꯁꯄꯤꯇꯥꯜ ꯂꯩꯔꯤꯕ ꯂꯩ ꯑꯇꯩ ꯑꯇꯩ ꯂꯩꯔꯤꯕ ꯗꯤꯁꯇ꯭ꯔꯤꯛ ꯍꯣꯁꯄꯤꯇꯥꯜ ꯈꯨꯗꯤꯡꯃꯛꯁꯦ ꯂꯨ ꯅꯥꯟꯕ ꯂꯨ ꯅꯥꯟꯕꯒꯤ ꯑꯣꯏꯔꯒꯁꯨ ꯌꯥꯝꯅ ꯁꯣꯊꯕ ꯑꯣꯏꯔꯦ ꯂꯨ ꯅꯥꯟꯕ ꯑꯣꯏꯔꯒꯁꯨ ꯌꯥꯝꯅ ꯁꯣꯊꯕ ꯑꯣꯏꯔꯦ ꯑꯇꯣꯞ ꯑꯇꯣꯞꯄ ꯄ꯭ꯔꯥꯏꯚꯦꯠꯀꯤ ꯍꯦꯜꯊ ꯀꯦꯌꯔꯁꯤꯡꯒ ꯌꯦꯡꯅꯔꯨꯕ ꯃꯇꯝꯗꯗꯗꯤ ꯑꯗꯨꯅ ꯚꯥꯔꯠ ꯁꯔꯀꯥꯔ ꯚꯥꯔꯠ ꯁꯔꯀꯥꯔꯅꯁꯨ ꯈꯔ ꯃꯤꯠꯌꯦꯡ ꯆꯪꯍꯟꯅꯤꯡꯕ ꯃꯤꯠꯌꯦꯡ ꯆꯪꯍꯟꯅꯤꯡꯉꯤ ꯑꯗꯨꯒ ꯂꯨ ꯅꯥꯟ ꯄ꯭ꯔꯥꯏꯚꯦꯠꯀꯤ ꯄ꯭ꯔꯥꯏꯚꯦꯠ ꯍꯣꯁꯄꯤꯇꯥꯜꯒꯤꯗ ꯌꯥꯝꯅ ꯍꯥꯏꯖꯤꯅꯤꯛ ꯑꯣꯏꯕ ꯁꯨꯃꯥꯏꯅꯁꯨ ꯑꯩꯈꯣꯏꯒꯤ ꯗꯤꯁꯇ꯭ꯔꯤꯛ ꯍꯣꯁꯄꯤꯇꯥꯜ ꯂꯩꯔꯤꯕ ꯁꯤꯡꯁꯤꯗꯁꯨ ꯌꯥꯝꯅ ꯍꯥꯏꯖꯤꯅꯤꯛ ꯑꯣꯏꯕꯗꯣ ꯌꯥꯝ ꯄꯥꯝꯖꯩ ꯑꯗꯨꯒ ꯑꯃꯔꯣꯝꯗꯅ ꯗꯤꯁꯇ꯭ꯔꯤꯛ ꯍꯣꯁꯄꯤꯇꯥꯜꯗꯗꯤ ꯍꯧꯖꯤꯛ ꯍꯧꯖꯤꯛ ꯑꯗꯨꯝ ꯑꯋꯥꯠꯄ ꯃꯃꯜꯗ ꯑꯗꯨꯝ ꯂꯥꯏꯌꯦꯡꯕꯒꯤ ꯃꯔꯝꯗ ꯑꯣꯏꯔꯒꯁꯨ ꯑꯋꯣꯠꯄ ꯃꯃꯜꯗ ꯐꯪꯉꯤ ꯑꯗꯨꯒ ꯄ꯭ꯔꯥꯏꯚꯦꯠꯀꯤꯗꯅ ꯌꯥꯝꯅ ꯆꯥꯎꯕ ꯄꯩꯁꯥ ꯁꯦꯟꯐꯝ ꯁꯦꯟꯐꯝ ꯑꯣꯏ ꯑꯗꯨꯒ ꯀꯅꯥꯒꯨꯝꯕ ꯂꯩꯖꯗꯕ ꯃꯤꯑꯣꯏꯁꯤꯡꯗꯗꯤ ꯄ꯭ꯔꯥꯏꯚꯦꯠ ꯑꯁꯦ ꯄ꯭ꯔꯥꯏꯚꯦꯠ ꯇ ꯆꯪꯕ ꯉꯝꯗꯕꯅꯤꯅ ꯗꯤꯁꯇ꯭ꯔꯤꯛ ꯍꯦꯜꯊ ꯀꯦꯌꯔꯁꯤꯡꯗ ꯆꯪꯉꯨꯕ ꯃꯇꯝꯗꯗꯤ ꯑꯦ ꯁꯤ ꯌꯦꯡꯕ ꯉꯝꯃꯔꯣꯏ ꯈꯣꯠꯂꯔꯣꯏ ꯍꯥꯏꯕꯅ ꯆꯤꯡꯕ ꯌꯥꯝꯅ ꯇꯧꯔꯛꯑꯦ ꯑꯗꯨꯅ ꯑꯩꯈꯣꯏꯒꯤ ꯗꯤꯁꯇ꯭ꯔꯤꯛ ꯗꯤꯁꯇ꯭ꯔꯤꯛꯇ ꯂꯩꯔꯤꯕ ꯍꯦꯜꯊ ꯀꯦꯌꯔꯁꯤꯡ ꯑꯁꯦ ꯚꯥꯔꯠ ꯁꯔꯀꯥꯔꯅꯁꯨ ꯈꯔ ꯃꯤꯠꯌꯦꯡ ꯐꯖꯟꯅ ꯆꯪꯕꯤꯔꯒ ꯌꯥꯝꯅ ꯆꯥꯎꯈꯠꯄ ꯑꯃ ꯑꯣꯏꯅꯕꯒꯤꯗꯃꯛꯇ ꯈꯔ ꯁꯤꯟꯕꯤꯅꯕꯁꯨ ꯈꯪꯍꯟꯖꯔꯤ